ꯍꯜꯂꯣ ꯍꯜꯂꯣ ꯒꯨꯗ ꯃꯣꯔꯅꯤꯡ ꯁꯔ ꯁꯥꯔ ꯑꯩ ꯊꯕꯛ ꯑꯃ ꯂꯩꯕꯒꯤ ꯂꯤꯐ ꯅꯤꯒꯦ ꯍꯥꯏꯅ ꯀꯣꯜ ꯇꯧꯕꯅꯦ ꯑꯣ ꯍꯧꯖꯤꯛ ꯑꯩ ꯕꯦꯡꯗ ꯆꯠꯅꯤꯡꯉꯥꯏ ꯂꯩꯕꯀꯣ ꯑꯗꯨꯒꯤ ꯑꯩ ꯆꯠꯇꯕ ꯌꯥꯗꯕꯒꯤ ꯅꯠꯇꯦ ꯑꯗꯨ ꯉꯁꯤ ꯑꯣꯏꯅ ꯇꯧꯒꯦ ꯍꯥꯏꯅ ꯑꯦꯃꯥꯔꯖꯦꯟꯁꯤꯅꯤꯅ ꯑꯔꯖꯦꯟꯅꯤꯅ ꯍꯣꯏ ꯑꯩ ꯍꯌꯦꯡ ꯑꯥ ꯅꯨꯃꯤꯠ ꯑꯃ

ꯑꯣ ꯑꯦ ꯑꯣꯀꯦ ꯁꯥꯔ ꯍꯣꯏ ꯁꯥꯔ ꯑꯗꯨ ꯊꯕꯛ ꯂꯣꯏꯔꯗꯤ ꯔꯤꯒꯨꯂꯔ ꯑꯣꯏꯅ ꯀꯥꯒꯅꯤ ꯎꯝ ꯑꯗꯨ ꯍꯌꯦꯡ ꯊꯕꯛ

ꯍꯣꯏ ꯁꯔ ꯍꯌꯦꯡꯗꯨ ꯑꯦꯃꯥꯔꯖꯦꯟꯁꯤ ꯑꯦꯃꯥꯔꯖꯦꯟꯁꯤ ꯑꯣꯏꯕꯒꯤ ꯍꯪꯕꯅꯤ ꯁꯔ ꯎꯝ ꯑꯣꯛꯦ ꯑꯦ ꯑꯗꯨꯗꯤ ꯌꯥꯝ ꯅꯨꯉꯥꯏꯔꯦ ꯀꯣ ꯁꯔ